ꯑꯩꯅ ꯕꯖꯥꯔꯗꯒꯤ ꯂꯥꯏꯠ ꯕꯜꯕ ꯑꯃ ꯂꯩꯔꯛꯏ ꯂꯨꯄꯥ ꯆꯍꯨꯝ ꯌꯥꯡꯈꯩ ꯄꯤꯗꯅ ꯂꯩꯔꯛꯄꯅꯤ ꯑꯦꯜ ꯏ ꯗꯤ ꯕꯜꯕ ꯌꯥꯝꯅ ꯉꯥꯜꯂꯦ ꯇꯔꯥꯅꯤꯊꯣꯏ ꯋꯥꯠꯀꯤ ꯕꯜꯕ ꯀꯥꯗꯨꯃ ꯑꯗꯨꯝ ꯉꯥꯜꯂꯦ ꯂꯩꯔꯛ ꯂꯩꯔꯛꯄꯗꯁꯨ ꯃꯈꯣꯏꯅ ꯇꯔꯥꯅꯤꯊꯣꯏ ꯄꯨꯡ ꯇꯔꯥꯅꯤꯊꯣꯏ ꯆꯠꯀꯅꯤꯅ

ꯀꯃꯟ ꯔꯨꯝꯗꯁꯨ ꯊꯥꯜꯂꯦ ꯕꯦꯠꯔꯨꯝꯗꯁꯨ ꯊꯥꯜꯂꯦ ꯑꯗꯨꯝ ꯑꯌꯥꯝꯕꯅ ꯂꯣꯏꯅ ꯁꯤꯖꯤꯟꯅꯔꯦ ꯁꯤ ꯌꯥꯝ ꯅꯨꯡꯉꯥꯏ ꯁꯤꯖꯤꯟꯅꯕ ꯌꯥꯝ ꯅꯨꯡꯉꯥꯏ ꯑꯗꯨꯅ ꯃꯌꯥꯝ ꯄꯨꯝꯅꯃꯛꯁꯨ ꯁꯤ ꯁꯤꯖꯤꯟꯅꯕ ꯅꯨꯡꯉꯥꯏ ꯍꯥꯏꯅ ꯑꯩꯅ ꯍꯥꯏꯖꯅꯤꯡꯉꯤ ꯅꯈꯣꯏꯁꯨ ꯑꯗꯨꯝ ꯌꯨꯁ ꯇꯧꯍꯟꯅꯤꯡꯏ ꯁꯤꯁꯤ ꯌꯥꯝ ꯅꯨꯡꯉꯥꯏꯕ ꯕꯜꯕꯅꯤ